ꯍꯂꯣ ꯑꯥ ꯍꯤꯂꯥꯠꯀꯤ ꯄꯦꯔꯦꯟꯁ ꯑꯣꯏꯕꯤꯔꯕꯣ ꯃꯥꯗꯣ ꯐꯤꯚꯔ ꯀꯟꯅ ꯇꯧꯔꯛꯇꯅ ꯍꯧꯖꯤꯛ ꯁ꯭ꯀꯨꯜꯗ ꯍꯣꯁꯇꯦꯜꯗ ꯂꯩꯌꯦ ꯑꯩ ꯃꯈꯣꯏꯒꯤ ꯋꯥꯔꯗꯦꯟꯅꯦ ꯑꯣ ꯑꯗꯨꯗꯤ ꯀꯩꯁꯨ ꯋꯥꯕ ꯇꯧꯕꯤꯒꯅꯣ ꯑꯩꯈꯣꯏꯅ ꯐꯔꯁ ꯑꯦꯠ ꯄꯤꯔꯒ ꯊꯝꯖꯔꯝꯒꯦ ꯑꯗꯨꯅ ꯂꯥꯛꯅꯕ ꯇꯧꯕꯤꯔꯣꯀꯣ ꯑꯣ ꯍꯣꯏ ꯑꯩ ꯊꯝꯖꯔꯝꯃꯒꯦ ꯑꯉꯥꯡꯗꯨ ꯀꯩꯁꯨ ꯄꯥꯈꯠꯄ ꯇꯧꯕꯤꯒꯅꯨ ꯑꯗꯨꯅ ꯂꯥꯛꯅꯕ ꯇꯧꯕꯤꯔꯣ ꯌꯨꯝꯕꯨ ꯀꯔꯥꯏꯗ ꯑꯣꯏꯕꯤꯔꯒꯦ ꯌꯥꯝ ꯂꯥꯞꯄ꯭ꯔꯣ ꯗꯤꯁꯇꯦꯟꯁꯁꯦ ꯊꯧꯕꯥꯜꯗꯩ ꯑꯣꯏꯔꯗꯤ ꯌꯥꯝ ꯂꯥꯞꯄ ꯑꯣꯏꯗꯦ ꯖꯦꯔꯣ ꯀꯤꯂꯣꯃꯤꯇꯔꯅꯤ ꯑꯗꯨꯅ ꯑꯗꯨꯝ ꯌꯥꯅꯤꯗ ꯀꯩꯁꯨ ꯋꯥꯕꯤꯔꯨꯒꯅꯨ ꯑꯣ ꯐꯔꯦ ꯐꯔꯦ ꯑꯗꯨꯗꯤ ꯑꯩ ꯊꯝꯖꯔꯒꯦꯀꯣ